ꯑꯩꯈꯣꯏ ꯁꯤꯗ ꯂꯩꯔꯤꯕ ꯆꯠꯅꯕꯤ ꯑꯣꯏꯕ ꯃꯁꯥꯟꯅꯁꯤꯡ ꯑꯁꯤꯗꯤ ꯄꯣꯂꯣ ꯑꯗꯒꯤ ꯍꯣꯛꯀꯤ ꯀꯥꯡ ꯈꯣꯈꯣ ꯐꯨꯠꯕꯣꯜ ꯕꯦꯗꯃꯤꯟꯇꯜ ꯃꯁꯤꯁꯤꯡꯁꯦ ꯁꯥꯟꯅꯩ ꯃꯁꯤꯒꯤ ꯃꯅꯨꯡꯗ ꯈ꯭ꯋꯥꯏꯗꯒꯤ ꯃꯌꯥꯝꯅ ꯄꯥꯝꯅ ꯁꯥꯟꯅꯕ ꯍꯥꯏꯔꯒꯗꯤ ꯐꯨꯠꯕꯣꯜꯁꯦ ꯐꯨꯠꯕꯣꯜ ꯍꯥꯏꯕ ꯃꯁꯥꯟꯅ ꯑꯁꯦ ꯑꯦꯂꯕꯦꯟ ꯑꯦ ꯁꯥꯏꯠ ꯁꯥꯟꯅꯩ ꯃꯤ ꯇꯔꯥꯃꯥꯊꯣꯏ ꯇꯔꯥꯃꯥꯊꯣꯏ ꯇꯤꯝ ꯑꯅꯤ ꯇꯧꯔꯒ ꯃꯤ ꯇꯔꯥꯃꯥꯊꯣꯏ ꯇꯔꯥꯃꯥꯊꯣꯏ ꯁꯥꯟꯅꯩ ꯇꯔꯥꯃꯥꯊꯣꯏꯁꯤꯒꯤ ꯃꯅꯨꯡꯗ ꯍꯥꯏꯗꯤ ꯃꯤ ꯇꯔꯥꯃꯥꯊꯣꯏꯁꯦ ꯃꯊꯛꯇ ꯏꯁꯇ꯭꯭ꯔꯥꯏꯀꯔ ꯑꯣꯏꯅ ꯐꯣꯔꯋꯥꯗ ꯏꯁꯇ꯭꯭ꯔꯥꯏꯀꯔ ꯑꯣꯏꯅ ꯆꯦꯜꯂꯤꯁꯦ ꯃꯤ ꯑꯅꯤ ꯆꯦꯜꯂꯤ ꯃꯤ ꯅꯥꯀꯟ ꯅꯥꯀꯟꯗ ꯂꯦꯐ ꯋꯤꯡꯒꯔ ꯍꯥꯏꯕ ꯑꯃ ꯔꯥꯏꯠ ꯋꯤꯡꯒꯔ ꯍꯥꯏꯕ ꯑꯃ ꯆꯦꯜꯂꯤ ꯑꯗꯨꯒ ꯃꯤꯗ ꯐꯤꯜꯗꯔ ꯑꯅꯤ ꯍꯥꯏꯗꯤ ꯁꯦꯟꯇꯔ ꯃꯤꯗ ꯐꯤꯜꯗꯔ ꯁꯤ ꯑꯦꯝ ꯑꯦꯐ ꯍꯥꯏꯕ ꯑꯃ ꯍꯥꯏꯗꯤ ꯃꯤꯗ ꯐꯤꯜꯗꯔ ꯑꯅꯤ ꯂꯩ ꯑꯗꯨꯒ ꯗꯤꯐꯦꯟꯗꯔ ꯑꯅꯤ ꯃꯁꯨ ꯂꯩꯒꯅꯤ ꯑꯗꯨꯒ ꯒꯣꯜ ꯀꯤꯞꯄꯔ ꯃꯈꯣꯏ ꯇꯔꯥꯃꯥꯊꯣꯏꯅ ꯄꯨꯟꯁꯤꯜꯂꯒ ꯇꯤꯝ ꯑꯃ ꯁꯦꯝꯃꯒ ꯃꯦꯠꯆ ꯑꯃ ꯁꯥꯟꯅꯒꯅꯤ ꯍꯥꯏꯗꯤ ꯑꯣꯞꯄꯣꯅꯦꯟ ꯇꯤꯝ ꯑꯃꯒ ꯍꯥꯏꯔꯤꯕ ꯐꯨꯠꯕꯣꯜ ꯍꯥꯏꯔꯤꯕ ꯃꯦꯠꯆ ꯑꯁꯤ ꯑꯩꯈꯣꯏ ꯁ꯭ꯋꯥꯏꯗꯗꯤ ꯃꯤꯌꯥꯝꯅ ꯌꯥꯝꯅ ꯄꯥꯝꯅ ꯌꯦꯡꯅꯩ ꯐꯨꯠꯕꯣꯜ ꯍꯥꯏꯔꯤꯕ ꯃꯥꯁꯥꯟꯅ ꯑꯁꯤ ꯑꯩꯈꯣꯏ ꯁ꯭ꯋꯥꯏꯗꯗꯤ ꯌꯥꯝꯅ ꯄꯥꯝꯅ ꯌꯦꯡꯅꯩ ꯃꯔꯝꯗꯤ ꯃꯁꯤ ꯐꯨꯠꯕꯣꯜ ꯍꯥꯏꯔꯤꯁꯤ ꯒꯤ ꯍꯧꯔꯛꯐꯝꯁꯦ ꯒ꯭ꯔꯤꯛꯇꯒꯤ ꯑꯣꯏꯕꯅꯤ ꯑꯗꯨꯕꯨ ꯑꯩꯈꯣꯏ ꯃꯅꯤꯄꯨꯔꯗ ꯐꯨꯠꯕꯣꯜꯒꯤ ꯐꯨꯠꯕꯣꯜꯒꯤ ꯈ꯭ꯋꯥꯏꯗꯒꯤ ꯐꯨꯠꯕꯣꯜꯁꯤꯅ ꯈ꯭ꯋꯥꯏꯗꯒꯤ ꯍꯦꯟꯅ ꯄꯥꯝꯅ ꯌꯦꯡꯅꯔꯤꯕꯒꯤ ꯃꯔꯝꯗꯤ ꯐꯨꯠꯕꯣꯜꯁꯦ ꯍꯥꯏꯗꯤ ꯀꯩꯗꯧꯗꯕ ꯃꯁꯥꯟꯅ ꯑꯃ ꯑꯣꯏ ꯃꯌꯥꯝꯅꯁꯨ ꯌꯥꯝꯅ ꯄꯥꯝꯅꯩ ꯑꯗꯩ ꯏꯟꯗꯤꯕꯤꯖꯨꯋꯦꯜ ꯑꯣꯏꯗꯕ ꯃꯁꯥꯟꯅ ꯑꯣꯏꯕꯅꯤꯅ ꯃꯁꯤ ꯃꯌꯥꯝꯒꯤ ꯚꯥꯕꯣꯛ ꯄꯦꯜꯍꯟꯕ ꯑꯣꯏꯅ ꯀꯩꯗꯧꯋꯤ ꯐꯨꯠꯕꯣꯜꯁꯦ ꯅꯥꯏꯟꯇꯤ ꯃꯤꯅꯤꯠꯁ ꯁꯥꯟꯅꯩ ꯅꯥꯏꯟꯇꯤ ꯃꯤꯅꯤꯠꯁꯁꯤꯗ ꯐꯣꯔꯇꯤ ꯐꯥꯏꯕ ꯃꯤꯅꯤꯠꯁ ꯑꯃ ꯐꯥꯔꯁꯠ ꯍꯥꯞꯇ ꯁꯥꯟꯅꯒꯅꯤ ꯁꯦꯀꯦꯟ ꯍꯥꯞꯇ ꯐꯣꯔꯇꯤ ꯐꯥꯏꯕ ꯃꯤꯅꯤꯠꯁ ꯑꯃ ꯁꯥꯟꯅꯒꯅꯤ ꯐꯨꯠꯕꯣꯜꯒꯤ ꯈ꯭ꯋꯥꯏꯗꯒꯤ ꯐꯥꯎꯔꯕ ꯈ꯭ꯔꯤꯁꯇꯤꯌꯥꯅꯣ ꯔꯣꯅꯥꯜꯗꯣ ꯃꯦꯁꯤ ꯅꯦꯃꯥꯔ ꯃꯈꯣꯏꯁꯤꯡ ꯑꯁꯤꯒꯤ ꯃꯇꯨꯡ ꯏꯜꯂꯒ ꯐꯨꯠꯕꯣꯜꯁꯦ ꯌꯥꯝꯅ ꯄꯥꯝꯅ ꯃꯈꯣꯏꯁꯤ ꯐꯦꯟ ꯐꯦꯕꯣꯔꯥꯏꯠ ꯑꯣꯏꯔꯒ ꯃꯣꯏꯁꯤꯡꯁꯤꯒꯤ ꯃꯇꯨꯡ ꯏꯜꯂꯒ ꯁꯥꯟꯅꯖꯩ ꯐꯖꯅ ꯑꯩꯈꯣꯏ ꯃꯅꯤꯄꯨꯔꯁꯤꯗ ꯁꯥꯟꯅꯔꯤꯕ ꯐꯨꯠꯕꯣꯜꯒꯤ ꯃꯁꯥꯟꯅ ꯑꯁꯦ ꯌꯥꯝꯅꯁꯨ ꯐꯖꯩ ꯑꯗꯨꯒ ꯐꯨꯠꯕꯣꯜ ꯁꯥꯟꯅꯕ ꯃꯤ ꯑꯃꯅ ꯗꯤꯁꯤꯄ꯭ꯂꯤꯟ ꯌꯥꯝꯅꯁꯨ ꯂꯩ ꯆꯤꯟꯖꯥꯛ ꯅꯠꯇꯕꯁꯨ ꯆꯥꯗꯦ ꯃꯔꯝꯗꯤ ꯁꯥꯟꯅꯔꯣꯏ ꯑꯃꯇ ꯆꯤꯟꯖꯥꯛ ꯅꯠꯇꯕ ꯆꯥꯗꯦ ꯑꯗꯨꯕꯨ ꯐꯨꯠꯕꯣꯜꯅ ꯍꯦꯟꯅ ꯗꯤꯁꯤꯄ꯭ꯂꯤꯟ ꯌꯥꯝꯅ ꯂꯩꯅ ꯁꯥꯟꯅꯕ ꯄ꯭ꯂꯦꯌꯥꯔ ꯍꯥꯏꯔꯒꯗꯤ ꯐꯨꯠꯕꯣꯜꯁꯦ ꯑꯃꯅꯤ ꯑꯩꯈꯣꯏꯒꯤ ꯃꯅꯤꯄꯨꯔꯗ ꯐꯥꯎꯔ ꯐꯥꯎꯔꯕ ꯐꯨꯠꯕꯣꯜ ꯄ꯭ꯂꯦꯌꯥꯔ ꯌꯥꯝꯅ ꯂꯩ ꯐꯨꯠꯕꯣꯜꯁꯤꯅ ꯍꯥꯏꯗꯤ ꯐꯥꯎꯔꯛꯑꯕ ꯃꯇꯝꯗ ꯑꯩꯈꯣꯏꯒꯤꯗ ꯁꯝꯅ ꯍꯥꯏꯔꯕꯗ ꯑꯩꯈꯣꯏ ꯃꯅꯤꯄꯨꯔꯒꯤ ꯃꯩꯇꯩ ꯄꯥꯉꯟꯒꯤ ꯃꯔꯛꯇꯒꯤ ꯃꯨꯍꯝꯃꯠ ꯌꯥꯁꯤꯔ ꯃꯍꯥꯛꯁꯤ ꯏꯟꯗꯤꯌꯥꯒꯤ ꯁꯦꯂꯦꯛꯁꯟ ꯐꯪꯂꯕ ꯃꯇꯨꯡꯗ ꯍꯧꯖꯤꯛ ꯍꯧꯖꯤꯛ ꯍꯥꯏꯗ꯭ꯔꯕꯥꯠꯇ ꯁꯥꯟꯅꯔꯝꯕꯗꯒꯤ ꯒꯧꯋꯥꯅ ꯆꯍꯤ ꯑꯅꯤꯒꯤ ꯂꯣꯟꯗ ꯂꯧꯔꯒ ꯃꯥꯁꯦ ꯒꯧꯋꯥ ꯍꯥꯏꯔꯤꯕ ꯀ꯭ꯂꯕ ꯁꯤꯗ ꯑꯥꯏ ꯑꯦꯁ ꯑꯦꯜ ꯀꯥꯎꯔꯤ ꯁꯨꯝꯃꯥꯏꯅ ꯐꯨꯠꯕꯣꯜ ꯁꯥꯟꯅꯕꯒꯤ ꯃꯁꯥꯟꯅ ꯑꯁꯦ ꯀꯩꯗꯧꯋꯤ ꯌꯥꯝꯅ ꯃꯤꯌꯥꯝꯅ ꯌꯥꯝꯅ ꯄꯥꯝꯅꯕ ꯃꯁꯥꯟꯅ ꯑꯃꯈꯛꯅꯤ ꯐꯨꯠꯕꯣꯜ ꯍꯥꯏꯔꯤꯁꯦ ꯄꯥꯛ ꯆꯥꯎꯔꯕ ꯒ꯭ꯔꯥꯎꯟ ꯑꯃꯗ ꯏꯀꯣꯏ ꯀꯣꯏꯅ ꯃꯌꯥꯝ ꯄꯨꯟꯅ ꯌꯦꯡꯂꯒ ꯃꯈꯣꯏ ꯇꯔꯥꯃꯥꯊꯣꯏ ꯇꯥꯔꯥꯃꯥꯊꯣꯏ ꯃꯈꯣꯏ ꯀꯨꯟꯅꯤꯊꯣꯏꯅ ꯁꯥꯟꯅꯕ ꯃꯦꯠꯆ ꯑꯗꯨꯗ ꯃꯌꯥꯝꯒꯤ ꯃꯤꯠ ꯄꯦꯜꯍꯟꯕ ꯑꯗꯨ ꯑꯗꯨꯗ ꯐꯨꯠꯕꯣꯜꯁꯦ ꯃꯌꯥꯝꯅ ꯌꯥꯝꯅ ꯄꯥꯝꯅ ꯌꯦꯡꯅꯩ ꯌꯥꯝꯅꯁꯨ ꯗꯤꯁꯤꯄ꯭ꯂꯤꯟ ꯂꯩ ꯁꯥꯟꯅꯕꯁꯤꯡ ꯁꯥꯟꯅꯔꯣꯏꯒꯤ ꯃꯔꯛꯇꯁꯨ ꯀꯣꯟꯁꯦꯟꯇ꯭ꯔꯦꯁꯟ ꯌꯥꯝꯅ ꯄꯤꯅꯩ ꯋꯥꯟꯁ ꯔꯦꯐ꯭ꯔꯤ ꯑꯃꯅ ꯍꯥꯏꯗꯤ ꯔꯦꯐ꯭ꯔꯤꯁꯦ ꯖꯁꯃꯦꯟ ꯇꯧꯔꯦ ꯔꯦꯐ꯭ꯔꯤꯁꯤꯡꯅ ꯄꯤꯔꯛꯈꯤꯕ ꯔꯥꯏꯗꯣ ꯑꯗꯨ ꯏꯜꯂꯒ ꯑꯗꯨꯝ ꯆꯠꯂꯤ ꯐꯨꯠꯕꯣꯜ ꯍꯥꯏꯕꯁꯦ ꯌꯥꯝꯅ ꯐꯖꯕ ꯃꯁꯥꯟꯅ ꯑꯃꯅꯤ ꯃꯁꯤ ꯑꯩꯈꯣꯏ ꯁ꯭ꯋꯥꯏꯗꯗꯤ ꯐꯨꯠꯕꯣꯜꯁꯤꯅ ꯌꯥꯝꯅ ꯍꯦꯟꯅ ꯄꯥꯝꯅ ꯁꯥꯟꯅꯩ